ꯈꯨꯟꯒꯤ ꯃꯦꯟ ꯁꯣꯔꯁ ꯑꯣꯐ ꯋꯥꯇꯔꯁꯤꯡꯗꯨꯗꯤ ꯇꯦꯞ ꯋꯥꯇꯔ ꯌꯥꯎꯔꯝꯃꯦ ꯑꯗꯨꯒ ꯄꯨꯈ꯭ꯔꯤ ꯑꯗꯨꯒ ꯄꯣꯟ ꯑꯗꯨꯒ ꯏꯔꯤꯜ ꯔꯤꯕꯔ ꯋꯥꯇꯔ ꯑꯗꯨ ꯌꯥꯎꯔꯝꯃꯦ ꯍꯣꯏ ꯑꯗꯨꯒꯤ ꯏꯁꯤꯡꯗꯨ ꯊ꯭ꯔꯨ ꯑꯥꯎꯠ ꯗ ꯏꯌꯔ ꯑꯦꯕꯥꯏꯂꯦꯕꯜ ꯄ꯭ꯔꯦꯖꯦꯟ ꯇꯧꯕꯁꯨ ꯂꯩꯌꯦ ꯑꯗꯨ ꯍꯣꯏ ꯔꯦꯟꯐꯤꯠ ꯑꯣꯏꯕꯅꯤꯅ ꯄꯣꯟ ꯄꯨꯈ꯭ꯔꯤ ꯃꯔꯝ ꯃꯔꯝꯗꯗꯤ ꯑꯗꯨꯒꯤꯗꯃꯛ ꯊ꯭ꯔꯨ ꯑꯥꯎꯠꯇꯤ ꯐꯪꯗꯕꯁꯨ ꯌꯥꯎꯏ ꯑꯗꯨꯕꯨ ꯃꯣꯁ ꯑꯣꯐ ꯗꯦꯝꯗꯤ ꯑꯗꯨꯝ ꯍꯣꯏ ꯊ꯭ꯔꯨ ꯑꯥꯎꯠ ꯗ ꯏꯌꯔ ꯐꯪꯕ ꯂꯩꯕꯅꯤ